ꯅ꯭ꯌꯨꯁ ꯄꯦꯄꯔ ꯑꯩꯈꯣꯏꯒꯤꯗꯤ ꯁꯉꯥꯏ ꯂꯧꯖꯩ ꯑꯗꯨꯒ ꯑꯗꯨꯝ ꯏ ꯄꯥꯎ ꯑꯊꯨꯕꯒꯤ ꯇꯥꯒꯦ ꯍꯥꯏꯔꯒꯗꯤ ꯏꯝꯄꯦꯛ ꯇꯤꯕꯤ ꯑꯗꯨꯒ ꯑꯥꯏ ꯑꯦꯁ ꯇꯤꯕꯤꯒꯨꯝꯕꯗ ꯐꯪꯉꯤ ꯑꯗꯨꯒ ꯍꯧꯖꯤꯛ ꯌꯨꯇ꯭ꯌꯨꯕꯇꯁꯨ ꯌꯨꯇ꯭ꯌꯨꯕꯇꯁꯨ ꯑꯗꯨꯝ ꯍꯧꯖꯤꯛ ꯍꯧꯖꯤꯛꯀꯤ ꯑꯞꯗꯦꯠꯀꯤ ꯄꯥꯎ ꯑꯗꯨꯝ ꯇꯥꯕ ꯐꯪꯖꯩ ꯌꯥꯝꯅ ꯅꯨꯡꯉꯥꯏꯖꯩ ꯑꯗꯨꯒ ꯍꯧꯖꯤꯛ ꯂꯝꯕꯤ ꯊꯣꯡ ꯐꯖꯅ ꯅꯨꯡꯉꯥꯏꯔꯦ ꯈꯔ ꯂꯝꯕꯤ ꯅꯨꯡꯉꯥꯏꯇꯕ ꯈꯣꯠꯇꯕ ꯂꯩꯔꯤꯁꯤꯡ ꯁꯤꯒꯗꯤ ꯈꯔ ꯃꯤꯠꯌꯦꯡ ꯆꯪꯖꯍꯟꯅꯤꯡꯉꯤ ꯑꯗꯨꯒ ꯍꯥꯟꯅ ꯅꯨꯉꯉꯥꯏꯕꯗꯒꯤ ꯍꯦꯟꯅ ꯊꯤꯅ ꯅꯨꯡꯉꯥꯏꯅꯕ ꯈꯔ ꯃꯤꯠꯌꯦꯡ ꯆꯪꯖ ꯆꯪꯁꯤꯟ ꯕꯤꯌꯨ ꯍꯥꯏꯅ ꯍꯥꯏꯖꯔꯤ